ꯇꯥꯡ ꯇꯔꯥ ꯊꯥ ꯃꯥꯄꯜ ꯂꯤꯁꯤꯡ ꯑꯃꯒ ꯆꯃꯥꯄꯜ ꯃꯔꯤꯐꯨ ꯇꯔꯥ ꯃꯥꯄꯜ ꯑꯃꯗꯤ ꯇꯥꯔꯤꯛ ꯇꯔꯥ ꯃꯉꯥ ꯊꯥ ꯇꯔꯦꯠ ꯂꯤꯁꯤꯡ ꯑꯅꯤ ꯁꯨꯞꯅ ꯑꯃ ꯇꯔꯤꯛ ꯇꯔꯥ ꯇꯔꯦꯠ ꯊꯥ ꯃꯉꯥ ꯂꯤꯁꯤꯡ ꯑꯅꯤ ꯁꯨꯞꯅ ꯃꯔꯤ ꯇꯥꯔꯤꯛ ꯀꯨꯟ ꯇꯔꯨꯛ ꯊꯥ ꯑꯃ ꯂꯤꯁꯤꯡ ꯑꯅꯤ ꯁꯨꯞꯅ ꯅꯤꯄꯥꯜ ꯇꯥꯔꯤꯛ ꯀꯨꯟ ꯃꯥꯊꯣꯏ ꯊꯥ ꯑꯍꯨꯝ ꯂꯤꯁꯤꯡ ꯑꯅꯤ ꯁꯨꯞꯅ ꯃꯥꯄꯜ ꯍꯥꯏꯔꯤꯕ ꯇꯥꯔꯤꯛ ꯑꯁꯤ ꯑꯩꯒꯤ ꯌꯥꯝꯅ ꯃꯔꯨ ꯑꯣꯏꯕ ꯇꯥꯡꯅꯤ